ꯑꯩꯅ ꯑꯉꯥꯡ ꯑꯣꯏꯔꯤꯉꯥꯏꯗꯀꯣ ꯑꯋꯥꯡꯕꯁꯦ ꯌꯥꯝ ꯀꯤꯔꯝꯃꯦꯕ ꯑꯩꯅ ꯕꯤꯜꯗꯤꯡ ꯑꯋꯥꯡꯕ ꯌꯨꯝ ꯃꯊꯛꯇꯒꯤ ꯀꯥꯔꯒ ꯌꯦꯡꯊꯔꯛꯄꯁꯤ ꯌꯥꯝ ꯀꯤꯌꯦꯕ ꯑꯩ ꯗꯣꯂꯥꯟ ꯀꯥꯕꯁꯨ ꯌꯥꯝ ꯀꯥꯗꯦ ꯌꯥꯝ ꯀꯤꯌꯦꯕꯀꯣ ꯑꯗꯨ ꯆꯤꯡꯗꯁꯨ ꯆꯤꯡꯒꯨꯝꯕ ꯆꯠꯄꯗ ꯑꯩꯈꯣꯏ ꯃꯃꯥꯒꯤ ꯃꯄꯥꯝꯗ ꯆꯠꯄꯗꯨꯗ ꯆꯤꯡꯒꯨꯝꯗ ꯌꯥꯝ ꯅꯛꯇꯤ ꯅꯛꯅꯕꯀꯣ ꯌꯨꯝꯗꯣ ꯑꯗꯨ ꯀꯥꯁꯦꯅ ꯆꯠꯇꯤ ꯆꯠꯂꯦ ꯑꯩꯈꯣꯏ ꯑꯉꯥꯡ ꯑꯣꯏꯔꯤꯉꯩꯗ ꯆꯠꯄꯀꯥꯟꯗ ꯑꯩꯅ ꯆꯤꯡꯁꯤ ꯀꯥꯕꯗꯤ ꯀꯤꯔꯒ ꯏꯁꯥꯁꯦ ꯑꯩ ꯑꯋꯥꯡꯕ ꯀꯥꯕ ꯉꯝꯃꯣꯏ ꯑꯩ ꯑꯗꯨꯝ ꯃꯈꯥꯗ ꯂꯩꯍꯧꯒꯦ ꯍꯥꯏꯔ ꯑꯗꯨꯝ ꯂꯩꯍꯧꯋꯦꯕꯀꯣ ꯑꯗꯨ ꯃꯣꯏꯅ ꯀꯥꯁꯤ ꯂꯥꯛꯑꯣ ꯀꯥꯁꯤ ꯂꯥꯛꯑꯣ ꯍꯥꯏꯗꯤ ꯈꯔ ꯈꯔꯗꯤ ꯀꯥꯈꯠꯂꯦ ꯌꯥꯝ ꯋꯥꯡꯅꯗꯤ ꯀꯥꯕ ꯉꯝꯗꯦꯕ ꯑꯩ ꯏꯁꯥꯗ ꯑꯀꯤꯕ ꯑꯃꯗꯤ ꯐꯥꯎꯋꯦꯕ ꯑꯗꯨ ꯑꯩꯅ ꯀꯤꯕ ꯖꯤꯕ ꯑꯝꯁꯨ ꯂꯩꯌꯦꯕꯀꯣ ꯏꯁꯅꯦꯛꯁꯦ ꯑꯩ ꯍꯦꯛꯇ ꯎꯕꯒ ꯏꯁꯥꯗ ꯏꯁꯥꯗ ꯀꯩꯅꯣꯝ ꯐꯥꯎꯋꯦꯕ ꯍꯦꯛꯇ ꯑꯩ ꯀꯤꯌꯦꯕ ꯌꯥꯝꯅ ꯏꯁꯅꯦꯛꯁꯤ ꯑꯗꯣ ꯑꯩꯅ ꯆꯠꯄꯗꯁꯨ ꯑꯌꯥꯝꯕ ꯏꯁꯅꯦꯛꯁꯤ ꯌꯥꯝ ꯊꯦꯡꯅꯒꯜꯂꯦꯀꯣ ꯑꯗꯣ ꯏꯁꯅꯦꯛꯁꯦ ꯑꯗꯣ ꯌꯥꯝꯅ ꯑꯁꯣꯡꯕ ꯃꯔꯛꯇꯗꯤ ꯑꯩ ꯆꯠꯇ꯭ꯔꯦ ꯍꯥꯏꯗꯤ ꯂꯤꯟ ꯌꯥꯝꯅ ꯊꯦꯡꯅꯒꯜꯂꯤ ꯏꯁꯅꯦꯛꯁꯦ ꯑꯗꯣ ꯃꯤꯒ ꯆꯠꯃꯤꯟꯅꯕꯗꯗꯤ ꯍꯧꯖꯤꯛꯇꯤ ꯀꯤꯗ꯭ꯔꯦ ꯑꯁꯣꯡꯕ ꯃꯄꯥꯗꯗꯤ ꯆꯠꯇ꯭ꯔꯦ ꯑꯗꯣ ꯃꯌꯥꯝꯒ ꯋꯥꯔꯤ ꯁꯥꯔ ꯁꯥꯔ ꯆꯠꯈꯤꯕꯗ ꯍꯧꯖꯤꯛꯇꯤ ꯀꯤꯗ꯭ꯔꯦꯗ ꯍꯧꯖꯤꯛꯇꯤ ꯌꯨꯝ ꯑꯋꯥꯡꯕꯁꯨ ꯑꯗꯨꯝ ꯀꯥꯈꯠꯄ ꯉꯝꯃꯦ ꯑꯗꯨꯝ ꯃꯌꯥꯝꯒ ꯋꯥꯔꯤ ꯁꯥꯔ ꯁꯥꯔꯒ ꯏꯟꯊꯝꯃꯦ ꯍꯥꯏꯔꯒ ꯑꯩꯗꯤ ꯑꯗꯨꯝ ꯃꯈꯨꯠ ꯁꯝꯃ ꯄꯨꯕꯤꯕꯀꯣ ꯍꯥꯟꯅꯗꯤ ꯌꯥꯝ ꯀꯤꯔꯝꯃꯦꯕ ꯌꯨꯝ ꯑꯋꯥꯡꯕ ꯃꯐꯝꯗꯒꯤ ꯀꯥꯈꯠꯄ ꯆꯠꯄꯁꯤ ꯑꯗꯣ ꯑꯩꯒꯤ ꯐ꯭ꯔꯦꯟꯁꯤꯡꯒ ꯑꯗꯨꯝ ꯋꯥꯔꯤ ꯁꯥꯔꯒ ꯂꯥꯎ ꯂꯥꯎ ꯀꯩꯁꯨ ꯇꯧꯕ ꯍꯧꯅꯗꯦ ꯍꯥꯏꯔꯒ ꯑꯩ ꯑꯗꯨꯝ ꯆꯠꯃꯤꯟꯅꯩ ꯑꯗꯣ ꯍꯧꯖꯤꯛꯇꯤ ꯈꯔ ꯀꯤꯕ ꯐꯥꯎꯗ꯭ꯔꯦ ꯏꯁꯥꯗꯁꯨ ꯈꯔ ꯅꯨꯡꯉꯥꯏꯕ ꯄꯣꯛꯑꯦ ꯍꯥꯟꯅꯗꯤ ꯌꯥꯝ ꯀꯤꯔꯝꯃꯦꯕ ꯌꯨꯝ ꯑꯋꯥꯡꯕ ꯑꯗꯨꯗ ꯁꯨꯝ ꯑꯋꯥꯡ ꯑꯋꯥꯡꯕꯗꯤ ꯌꯦꯡꯊꯔꯛꯄ ꯀꯥꯕ ꯍꯥꯏꯗꯤ ꯁꯨꯝ ꯆꯤꯡꯒꯨꯝꯕ ꯀꯥꯔꯁꯨ ꯌꯥꯝ ꯀꯤꯕ ꯑꯃ ꯐꯥꯎꯕ ꯑꯗꯨ ꯍꯧꯖꯤꯛꯇꯤ ꯈꯔ ꯐꯔꯦ ꯑꯩꯒꯤ ꯐ꯭ꯔꯦꯟꯁꯁꯤꯡꯒ ꯇꯤꯟꯅꯕꯗꯒꯤ ꯑꯗꯨꯝ ꯑꯀꯤꯕꯁꯨ ꯑꯗꯨꯝ ꯐꯥꯎꯍꯟꯗ꯭ꯔꯦ ꯃꯣꯏ ꯋꯥꯔꯤ ꯂꯤꯁꯤꯟꯂꯒ ꯑꯗꯨꯝ ꯖꯣꯛ ꯇꯧꯔꯒ ꯑꯗꯨꯝ ꯀꯥꯃꯤꯟꯅꯕ ꯃꯐꯝ ꯆꯠꯃꯤꯟꯅꯕ ꯈꯨꯠꯀ ꯁꯝꯃꯒ ꯑꯗꯨꯝ ꯆꯠꯃꯤꯟꯅ ꯍꯥꯟꯅꯗꯤ ꯌꯥꯝ ꯀꯤꯔꯝꯃꯦꯕ ꯑꯩ ꯑꯀꯤꯕ ꯌꯥꯝ ꯂꯩꯔꯝꯃꯦ